ꯍꯥꯟꯅ ꯂꯩꯔꯤꯕ ꯂꯧꯎ ꯁꯤꯡꯎꯒ ꯍꯧꯖꯤꯛꯀꯗꯤ ꯑꯗꯨꯛꯀꯤ ꯃꯇꯤꯛ ꯈꯦꯠꯅꯔꯦ ꯍꯥꯏ ꯇꯥꯔꯦ ꯃꯔꯝꯗꯤ ꯀꯩꯒꯤꯅꯣ ꯍꯥꯟꯅꯗꯤ ꯑꯩꯈꯣꯏꯅ ꯂꯧ ꯂꯤꯡꯕ ꯑꯣꯏꯔꯣ ꯈꯨꯠꯅ ꯀꯩꯅ ꯁꯨꯝ ꯂꯤꯡꯉꯤ ꯍꯧꯖꯤꯛꯇꯤ ꯃꯦꯆꯤꯟ ꯊꯣꯛꯂꯛꯄꯅꯤꯅ ꯃꯦꯆꯤꯟꯅ ꯑꯗꯨꯝ ꯂꯤꯡꯅꯔꯦ ꯑꯗꯒꯤ ꯂꯧ ꯈꯣꯏꯕ ꯑꯣꯏꯔꯣ ꯍꯥꯟꯅꯗꯤ ꯁꯝꯄꯣꯠ ꯈꯣꯏꯕ ꯃꯇꯝꯗ ꯁꯟꯅ ꯀꯔꯤꯅ ꯇꯧꯔꯝꯕꯗꯣ ꯍꯧꯖꯤꯛꯇꯤ ꯏꯟꯖꯤꯟ ꯐꯣꯔꯁꯟꯒꯤ ꯃꯇꯦꯡꯅꯁꯨ ꯑꯩꯈꯣꯏ ꯐꯖꯅ ꯈꯣꯏꯔꯦ

ꯑꯦꯄ꯭ꯂꯥꯏꯠ ꯇꯧꯅꯕ ꯃꯇꯝꯗꯗꯤ ꯍꯧꯖꯤꯛꯅ ꯍꯦꯟꯅ ꯌꯥꯝ ꯊꯤꯅ ꯅꯨꯡꯉꯥꯏꯕ ꯍꯦꯜꯂꯦ ꯍꯥꯟꯅꯗꯒꯤ ꯍꯧꯖꯤꯛꯁꯦ ꯂꯧꯎ ꯁꯤꯡꯎꯕꯗꯗꯤ ꯍꯧꯖꯤꯛꯁꯦ ꯄꯩꯁꯥꯗꯕꯨ ꯆꯪꯉꯒꯁꯨ ꯃꯦꯆꯤꯟꯒꯤ ꯃꯇꯦꯡꯅ ꯑꯩꯈꯣꯏꯁꯦ ꯂꯧꯎ ꯁꯤꯡꯎꯕꯗ ꯑꯗꯨꯛꯀꯤ ꯃꯇꯤꯛ ꯅꯨꯡꯉꯥꯏꯅ ꯍꯧꯖꯤꯛꯁꯦ ꯑꯗꯨꯝ ꯐꯥꯔꯃꯤꯡ ꯇꯧꯍꯜꯂꯦ